ꯍꯜꯂꯣ ꯈꯪꯉꯦ ꯈꯪꯉꯦ ꯑꯩꯈꯣꯏ ꯑꯣꯖꯥ ꯕꯥꯕꯨ ꯅꯠꯇ꯭ꯔꯣ ꯑꯦ ꯍꯤꯡꯒꯣꯟꯗ ꯂꯩ ꯅꯥꯄꯤ ꯐꯣꯏꯔꯤꯕ ꯌꯥꯏꯌꯦ ꯀꯩꯗꯧꯉꯩ ꯀꯣꯏꯁꯤꯒꯦ ꯑꯩꯕꯨꯗꯤ ꯁꯪꯗ꯭ꯔꯁꯨ ꯑꯗꯨꯝ ꯀꯣꯏ ꯆꯠꯁꯤꯗꯤ ꯊꯕꯛ ꯂꯩꯔꯁꯨ ꯇꯣꯛꯇꯥꯃꯤ ꯀꯩꯅꯣ ꯑꯦ ꯑꯗꯨꯗꯤ ꯄꯥꯏꯟꯋꯨꯗ ꯒꯥꯔꯗꯦꯟꯗꯨꯗ ꯑꯣꯏꯅ ꯀꯣꯏꯔꯨꯔꯁꯤꯅꯦ ꯀꯣꯏ ꯆꯠꯄ ꯍꯥꯏꯁꯤ ꯑꯥꯗ ꯊꯣꯡꯉ ꯆꯥꯕꯗꯨꯅ ꯉꯥꯏꯍꯥꯛ ꯂꯥꯡꯅ ꯂꯩꯕꯗꯨꯅ ꯐꯠꯇ꯭ꯔꯣ ꯑꯦ ꯑꯗꯨꯒꯤꯗꯤ ꯃꯤꯗꯤ ꯗꯃꯥ ꯑꯃ ꯌꯥꯔꯛꯀꯅꯤꯗ ꯑꯗꯣ ꯎꯝ ꯑꯣ ꯃꯤꯉꯣꯟꯗ ꯍꯪꯅꯗꯅꯕ ꯄꯨꯔꯁꯤ ꯒ꯭ꯋꯥꯁ ꯑꯣꯏꯅ ꯒ꯭ꯋꯥꯁ ꯃꯆꯥꯗꯨꯃ ꯄꯨꯔꯒ ꯌꯥꯅꯤ ꯑꯣ ꯃꯤꯉꯣꯟꯗ ꯍꯪꯅꯗ꯭ꯔꯁꯨ ꯁꯤꯗꯒꯤ ꯑꯗꯨꯝ ꯂꯣꯏ ꯄꯨꯔ ꯆꯠꯈ꯭ꯔ ꯂꯣꯏꯔꯦꯗ ꯀꯩꯀꯥꯅꯕꯅꯣ ꯆꯠꯄꯁꯤ ꯉꯁꯤꯁꯤ ꯇꯥꯔꯤꯛ ꯀꯨꯟꯅꯤꯊꯣꯏꯅꯤꯀꯣ ꯇꯥꯔꯤꯛ ꯀꯨꯟꯃꯉꯥꯗ ꯑꯣꯏꯅ ꯆꯠꯂꯁꯤ ꯁꯨꯇꯤꯗ ꯑꯗꯨꯗꯤ ꯁꯟꯗꯦ ꯅꯨꯃꯤꯠꯇ ꯇꯥꯔꯦꯅꯦ ꯁꯨꯇꯤꯗꯤ ꯑꯁ ꯁꯨꯇꯤꯗꯤ ꯍꯌꯦꯡꯁꯨ ꯂꯩꯔꯝꯒꯅꯤꯅꯦ ꯈꯣꯡꯖꯣꯝ ꯗꯦꯒꯤ ꯑꯣ ꯑꯗꯨ ꯑꯣꯏꯔꯒ ꯅꯣꯡꯃꯥꯏꯖꯤꯡ ꯁꯟꯗꯦ ꯅꯨꯃꯤꯠꯇ ꯇꯥꯔꯦꯗꯅ ꯃꯤꯗꯣ ꯑꯩꯈꯣꯏ ꯑꯗꯥꯏꯗꯩ ꯍꯧꯅꯕ ꯂꯩꯔꯁꯨ ꯑꯗꯨꯝ ꯍꯧꯔꯛꯑꯣ ꯑꯩ ꯁꯣꯝꯗꯩ ꯍꯧꯔꯛꯑꯒ ꯑꯃꯅꯤ ꯍꯧꯔꯁꯨ ꯍꯧꯔꯒꯦ ꯍꯣꯏ ꯍꯣꯏ ꯌꯥꯏ ꯌꯥꯏ ꯌꯥꯏ ꯑꯥꯗ ꯁꯤꯗꯒꯤ ꯄꯨꯡ ꯇꯔꯦꯠ ꯑꯗꯨꯋꯥꯏꯗꯩ ꯆꯠꯂꯒ ꯑꯥꯗ ꯉꯥꯏꯍꯥꯛ ꯉꯥꯏꯊꯣꯛ ꯉꯥꯏꯁꯤꯟ ꯇꯧꯅꯔ ꯄꯨꯡ ꯎꯝ ꯌꯥꯏ ꯌꯥꯏ ꯑꯥꯗ ꯒꯥꯔꯗꯦꯟ ꯀꯩ ꯈꯔ ꯌꯦꯡꯉꯒ ꯍꯣꯏ ꯍꯣꯏ ꯍꯣꯏ ꯂꯧꯔꯣꯏꯗ ꯀꯔꯤꯒꯤ ꯑꯌꯥꯕꯅꯣꯗ ꯍꯣꯏ ꯍꯣꯏ ꯑꯗꯨꯃꯥꯏꯅ ꯍꯥꯟꯅ ꯍꯥꯏꯅꯗ꯭ꯔꯒꯗꯤ ꯌꯥꯔꯣꯏꯌꯦ ꯍꯥꯟꯅ ꯍꯥꯏꯅꯔꯗꯤ

ꯍꯣꯏ ꯍꯣꯏ ꯍꯣꯏ ꯁꯣꯏꯗꯅꯕ ꯇꯧꯁꯤ ꯌꯥꯏ ꯑꯧ ꯌꯥꯔꯦ ꯌꯥꯔꯦ ꯍꯣꯏ ꯍꯣꯏ ꯐꯔꯦ ꯐꯔꯦ ꯊꯝꯃꯣ ꯊꯝꯃꯣ